ꯏꯝꯐꯥꯜꯗꯒꯤꯅ ꯁꯤꯂꯣꯡꯕꯥꯎ ꯆꯠꯄꯗ ꯑꯩꯈꯣꯏꯅ ꯕꯁ ꯑꯃ ꯇꯣꯡꯉꯦꯕꯀꯣ ꯗꯤꯂꯛꯁ ꯕꯁꯅꯦ ꯑꯗꯣ ꯕꯁꯇꯣ ꯑꯩꯈꯣꯏꯒꯤ ꯗ꯭ꯔꯥꯏꯕꯔ ꯁꯤꯠ ꯃꯃꯥꯡꯗ ꯑꯩꯈꯣꯏꯒꯤ ꯁ꯭ꯄꯦꯁꯤꯁ ꯌꯥꯝꯅ ꯐꯪꯕ ꯍꯥꯏ ꯇꯥꯔꯦ ꯐꯪꯕꯅꯤꯅ ꯑꯩꯈꯣꯏꯅ ꯃꯅꯤꯡꯗꯁꯨ ꯑꯩꯈꯣꯏꯒꯤ ꯋꯤꯟꯗꯣꯗꯣ ꯌꯥꯝꯅ ꯃꯑꯣꯡ ꯇꯥꯅ ꯑꯩꯈꯣꯏ ꯒ꯭ꯂꯥꯁ ꯋꯤꯟꯗꯣꯅ ꯈꯥꯏꯌꯦ ꯑꯗꯨꯒ ꯋꯤꯟꯗꯣꯗꯨꯒꯤ ꯍꯦꯛ ꯃꯊꯛꯇ ꯑꯩꯈꯣꯏꯅ ꯃꯥꯒꯤ ꯕꯦꯒꯦꯁ ꯊꯝꯅꯕ ꯁ꯭ꯄꯦꯁꯤꯁ ꯈꯔ ꯂꯩꯌꯦ ꯑꯗꯨꯗꯁꯨ ꯑꯩꯈꯣꯏꯅ ꯍꯦꯟꯕꯦꯛꯀꯨꯝꯕ ꯀꯦꯔꯤꯕꯦꯛꯀꯨꯝꯕ ꯑꯗꯨꯝ ꯊꯝꯕ ꯌꯥꯏ ꯑꯗꯨꯒ ꯕꯁꯇꯨꯒꯤ ꯃꯅꯤꯡꯗꯀꯣ ꯑꯩꯈꯣꯏꯒꯤ ꯁ꯭ꯇꯣꯔꯦꯁ ꯔꯨꯝ ꯍꯥꯏ ꯇꯥꯔꯦ ꯁ꯭ꯇꯣꯔꯦꯁ ꯔꯨꯝꯗꯨꯁꯨ ꯌꯥꯝꯅ ꯆꯥꯎꯕꯅ ꯃꯔꯝ ꯑꯣꯏꯔꯒ ꯑꯩꯈꯣꯏꯅ ꯂꯒꯦꯁꯀꯨꯝꯕ ꯌꯥꯝꯅ ꯊꯝꯕꯗ ꯀꯦꯄꯦꯁꯤꯇꯤꯁꯦ ꯌꯥꯝꯅ ꯑꯗꯨꯛꯀꯤ ꯃꯇꯤꯛ ꯌꯥꯝꯅ ꯃꯔꯥꯡ ꯀꯥꯏꯅ ꯂꯩ ꯑꯗꯨꯅ ꯕꯁꯇꯣ ꯌꯥꯝꯅ ꯑꯗꯨꯛꯀꯤ ꯃꯇꯤꯛ ꯇꯣꯡꯕꯗ ꯅꯨꯡꯉꯥꯏ ꯑꯗꯨꯒ ꯕꯁ ꯑꯗꯨꯁꯨ ꯗꯤꯖꯜꯅ ꯆꯦꯜꯂꯤ ꯃꯔꯝ ꯑꯁꯤꯅ ꯑꯩꯈꯣꯏ ꯕꯁ ꯃꯅꯨꯡꯗꯁꯨ ꯑꯩꯈꯣꯏꯒꯤ ꯌꯥꯝꯅ ꯅꯥꯜꯂꯦ ꯑꯗꯨꯒ ꯐꯨꯜꯂꯤ ꯑꯣꯇꯣꯃꯦꯇꯤꯛ ꯑꯣꯏ ꯑꯗꯨꯒ ꯃꯅꯨꯡꯗ ꯑꯦꯁꯤꯅꯆꯤꯡꯕꯁꯨ ꯍꯥꯞꯄꯦ ꯑꯗꯨꯒ ꯕꯁꯇꯨꯒꯤ ꯍꯦꯛ ꯃꯃꯥꯡꯗ ꯑꯩꯈꯣꯏꯒꯤ ꯗ꯭ꯔꯥꯏꯕꯔꯒꯤ ꯗ꯭ꯔꯥꯏꯕꯔ ꯁꯤꯠꯇꯨꯒꯤ ꯍꯦꯛ ꯃꯅꯤꯡꯗ ꯑꯩꯈꯣꯏꯒꯤ ꯀꯦꯅꯣ ꯇꯤꯕꯤ ꯃꯆꯥ ꯑꯝꯈꯛꯁꯨ ꯌꯥꯎꯋꯦꯕ ꯑꯗꯨꯅ ꯇꯤꯕꯤ ꯃꯆꯥꯗꯨꯗ ꯑꯩꯈꯣꯏꯅ ꯁꯤꯃꯥꯒꯨꯝꯕ ꯑꯦꯅꯤ ꯃꯨꯕꯤꯁꯀꯨꯝꯕ ꯌꯦꯡꯕ ꯃꯇꯝ ꯆꯠꯄ ꯃꯇꯝꯗ ꯌꯦꯡꯉꯒ ꯆꯠꯄ ꯃꯇꯝꯗ ꯑꯩꯈꯣꯏ ꯖꯔꯅꯤ ꯆꯠꯄꯗꯣ ꯌꯥꯝꯅ ꯅꯨꯉꯥꯏꯅ ꯆꯠꯂꯦ ꯀꯩꯁꯨ ꯋꯥꯗꯦ ꯑꯗꯨꯝ ꯑꯩꯈꯣꯏꯅ ꯁꯤꯗ ꯏꯝꯐꯥꯜꯗꯒꯤꯅ ꯑꯗꯨꯝ ꯁꯤꯂꯣꯡꯐꯥꯎ ꯌꯧꯈꯤꯕꯗ ꯑꯗꯨꯝ ꯈꯪꯍꯧꯗꯦ ꯌꯥꯝꯅ ꯖꯔꯅꯤꯗꯣ ꯑꯗꯨꯝ ꯅꯨꯡꯉꯥꯏ ꯍꯥꯏꯕ ꯇꯥꯔꯦ